ꯍꯜꯂꯣ ꯑꯣ ꯅꯨꯡꯉꯥꯏꯔꯤꯌꯦ

ꯑꯍꯩꯕꯁꯨ ꯌꯥꯎꯋꯦ ꯍꯩꯇꯕꯁꯨ ꯌꯥꯎꯋꯦ ꯎꯝ ꯃꯤꯠ ꯗꯦ ꯃꯤꯜ ꯄꯤꯗꯦ

ꯄꯩꯁꯥ ꯈꯥꯏꯔꯒ ꯆꯥ ꯊꯛꯑꯦ ꯑꯩꯈꯣꯏꯁꯦ

ꯍꯣꯏ

ꯑꯩꯈꯣꯏꯗꯤ ꯆꯉꯥꯡ ꯊꯛꯑꯦ ꯑꯁ ꯑꯩꯈꯣꯏꯗꯤ ꯍꯧꯖꯤꯛꯇꯤ ꯌꯥꯗ꯭ꯔꯦ ꯑꯣꯚꯔ ꯋꯦꯠꯁꯨ ꯑꯣꯟꯈ꯭ꯔꯦ ꯁꯨꯒꯔ ꯊꯛꯃꯟꯕꯒꯤ

ꯍꯥꯏꯔꯁꯨ ꯇꯥꯔꯣꯏꯗ ꯇꯥꯕꯤꯔꯣꯏꯗ ꯍꯥꯏꯔꯁꯨ ꯇꯥꯕꯤꯔꯔꯣꯏ ꯇꯥꯕꯤꯔꯣꯏ ꯍꯥꯏꯕ ꯍꯥꯏꯁꯦ ꯍꯥꯏꯁꯦ ꯍꯣꯏ ꯍꯣꯏ ꯅꯣꯏꯗꯤ ꯈꯥꯏꯗꯕ꯭ꯔꯣ ꯍꯣꯏ ꯍꯣꯏ ꯊꯝꯃꯣ ꯊꯝꯃꯣ